ꯑꯩꯅ ꯑꯉꯥꯡ ꯑꯣꯏꯔꯤꯉꯩꯗ ꯂꯥꯏ ꯌꯦꯛꯄꯁꯤ ꯌꯥꯝ ꯄꯥꯝꯖꯩ ꯌꯥꯝ ꯈꯨꯗꯣꯡꯆꯥꯗꯕꯁꯨ ꯌꯥꯝ ꯊꯦꯡꯅꯔꯛꯑꯦ ꯍꯥꯏꯕꯗꯤ ꯍꯥꯏꯗꯤ ꯑꯩꯅ ꯄꯥꯝꯃꯤꯕ ꯃꯑꯣꯡꯗꯨ ꯇꯥꯔꯛꯇꯕ ꯍꯥꯏꯗꯤ ꯑꯩꯅ ꯄꯥꯝꯃꯤꯕ ꯄꯦꯟꯁꯤꯜꯇ ꯍꯥꯏꯔꯣ ꯄꯦꯟꯁꯤꯜꯁꯤꯁꯨ ꯃꯈꯜ ꯃꯈꯜ ꯂꯩꯌꯦꯕ ꯍꯥꯏꯗꯤ ꯕ꯭ꯔꯁꯇ ꯑꯣꯏꯔꯁꯨ ꯑꯩꯈꯣꯏ ꯄꯦꯟꯇꯤꯡ ꯇꯧꯕꯗꯁꯨ ꯕ꯭ꯔꯁ ꯃꯈꯜ ꯃꯈꯜ ꯂꯩ ꯑꯗꯨ ꯀꯗꯥꯏꯗ ꯌꯣꯟꯒꯦ ꯍꯥꯏꯕꯗꯣ ꯑꯩꯁꯨ ꯈꯪꯉꯝꯗꯕ ꯍꯥꯏꯗꯤ ꯍꯥꯟꯅ ꯀꯗꯥꯏꯗ ꯂꯩꯒꯦ ꯀꯗꯥꯏꯗ ꯌꯣꯟꯒꯦ ꯑꯥꯔꯇꯤꯁꯀꯤ ꯄꯣꯠ ꯆꯩꯁꯤꯡꯁꯦ ꯌꯥꯝꯅꯁꯨ ꯌꯥꯝꯅ ꯌꯥꯝꯅꯁꯨ ꯐꯪꯉꯝꯗꯦꯕꯀꯣ ꯍꯥꯟꯅꯗꯤ ꯍꯧꯖꯤꯛꯇꯤ ꯌꯥꯝ ꯐꯪꯉꯦ ꯑꯗꯨ ꯏꯁꯇꯦꯁꯟꯅꯔꯤꯗ ꯍꯪꯕꯗ ꯂꯩꯔꯦ ꯍꯧꯖꯤꯛꯇꯤ ꯑꯗꯣ ꯍꯥꯟꯅꯗꯤ ꯍꯥꯏꯗꯤ ꯑꯩ ꯂꯩꯕꯗꯨ ꯉꯝꯃꯛꯇꯦ ꯍꯥꯏꯕꯗꯤ ꯍꯥꯟꯅꯩ ꯄꯦꯟꯁꯤꯜꯅ ꯑꯗꯨꯝ ꯏꯁꯥꯅ ꯁꯦꯝꯃꯒ ꯏꯁꯥꯅ ꯋꯥꯈꯟ ꯁꯥꯒꯠꯆꯔꯒ ꯑꯗꯨꯝ ꯌꯦꯛꯆꯔꯛꯄꯅꯤ ꯃꯑꯣꯡ ꯃꯑꯣꯡ ꯁꯦꯝꯗꯣꯛꯑꯒ ꯑꯗꯨ ꯁꯤ ꯌꯥꯝꯅ ꯍꯥꯏꯗꯤ ꯈꯨꯗꯣꯡꯆꯥꯗꯕ ꯌꯥꯝ ꯃꯥꯏꯌꯣꯛꯅꯔꯦ ꯑꯉꯥꯡ ꯑꯣꯏꯔꯤꯉꯩꯗ ꯍꯥꯏꯗꯤ ꯑꯩꯈꯣꯏ ꯄꯦꯔꯦꯟꯁꯅ ꯑꯩꯒꯤ ꯐꯥꯗꯔꯅ ꯅꯪ ꯑꯥꯔꯇꯤꯁ ꯑꯣꯏꯌꯨꯀꯣ ꯅꯪ ꯌꯥꯝꯅ ꯌꯦꯛꯄ ꯍꯩ ꯅꯈꯨꯠꯇꯨ ꯌꯥꯝ ꯅꯥꯜꯂꯦ ꯌꯦꯛꯎ ꯌꯦꯛꯎ ꯅꯪꯅ ꯄꯥꯝꯖꯔꯗꯤ ꯅꯪꯅ ꯄꯥꯝꯖ ꯃꯑꯣꯡꯗꯨ ꯑꯗꯨꯝ ꯇꯧ ꯑꯩꯁꯨ ꯑꯗꯨꯝ ꯁꯄꯣꯔꯠ ꯇꯧꯅꯤ ꯍꯥꯏ ꯑꯗꯨ ꯑꯣꯖꯥ ꯑꯃꯁꯨ ꯑꯩꯉꯣꯟꯗ ꯀꯟꯅ ꯍꯥꯏꯖꯔꯛꯑꯦ ꯑꯁ ꯑꯣꯖꯥꯅ ꯅꯪ ꯄꯦꯟꯇꯔ ꯑꯣꯏꯌꯨꯀꯣ ꯅꯪ ꯑꯥꯔꯇꯤꯁ ꯑꯣꯏꯌꯨꯀꯣ ꯅꯪ ꯅꯪ ꯅꯪꯅ ꯄꯥꯝꯖꯕꯗꯨꯝ ꯍꯣꯠꯅꯧꯀꯣ ꯅꯪ ꯀꯩꯀꯩ ꯅꯪ ꯑꯋꯥꯠ ꯑꯄꯥ ꯂꯩꯔꯁꯨ ꯑꯩꯉꯣꯟꯗ ꯍꯥꯏꯔꯛꯎ ꯑꯩ ꯂꯩ ꯄꯤꯔꯛꯀꯦ ꯁꯄ꯭ꯂꯥꯏ ꯇꯧꯔꯛꯀꯦ ꯅꯪ ꯀꯔꯤ ꯀꯔꯤ ꯄꯥꯝꯒꯦ ꯍꯥꯏꯔꯛꯎ ꯍꯥꯏꯔꯁꯨ ꯑꯣꯖꯥꯅꯁꯨ ꯌꯥꯝ ꯍꯥꯏꯕꯤꯔꯛꯏ ꯑꯗꯣ ꯑꯩ ꯌꯥꯝꯅ ꯑꯩꯉꯣꯟꯗ ꯌꯥꯝ ꯍꯔꯥꯎꯖꯕ ꯌꯥꯝ ꯄꯣꯛꯆꯩ ꯍꯥꯏꯗꯤ ꯑꯣꯖꯥꯅꯁꯨ ꯄꯤꯕꯤꯔꯛꯏꯀꯣ ꯅꯪꯅ ꯄꯥꯝꯕꯗꯣ ꯀꯔꯤ ꯀꯔꯤ ꯂꯩꯒꯦ ꯍꯥꯏꯕꯗ ꯃꯥꯒꯤ ꯃꯇꯦꯡ ꯄꯥꯡꯕꯤꯔꯛꯑꯦ ꯅꯪ ꯁꯤ ꯁꯤ ꯁꯤ ꯁꯤꯖꯤꯟꯅꯔꯗꯤ ꯁꯤꯅ ꯍꯦꯟ ꯐꯖꯅꯤ ꯍꯥꯏꯕꯒꯤ ꯃꯑꯣꯡꯗ ꯁꯤ ꯃꯑꯣꯡ ꯁꯤꯖꯟꯅꯧ ꯁꯤꯒꯤ ꯕ꯭ꯔꯁꯁꯦ ꯁꯤꯖꯟꯅꯧ ꯁꯤꯒꯤ ꯄꯦꯟꯁꯤꯜꯗꯇ ꯍꯥꯏꯔꯁꯨ ꯃꯈꯜ ꯃꯈꯜ ꯂꯩꯀꯣ ꯃꯥꯏ ꯁꯥꯏꯖ ꯑꯗꯣ ꯁꯤꯒꯤꯁꯤ ꯁꯤꯖꯤꯟꯅꯔꯗꯤ ꯁꯤ ꯐꯖꯅꯤꯀꯣ ꯍꯥꯏꯗꯤ ꯑꯣꯖꯥꯅꯁꯨ ꯂꯩꯔ ꯄꯤꯕꯤꯔꯛꯑꯦ ꯑꯩ ꯐꯥꯗꯔꯅꯁꯨ ꯌꯥꯝ ꯁꯄꯣꯔꯠ ꯇꯧꯔꯛꯏ ꯌꯥꯝ ꯅꯨꯡꯉꯥꯏꯖꯩ ꯍꯥꯏꯗꯤ ꯍꯥꯟꯅ ꯌꯥꯝ ꯑꯋꯥꯕꯗꯤ ꯈꯔ ꯃꯥꯌꯣꯛꯅꯔꯝꯃꯤ ꯑꯗꯣ ꯑꯩꯅ ꯄꯥꯝꯖꯕꯁꯤ ꯈꯪꯕꯗꯒꯤ ꯁꯄꯣꯔꯠ ꯇꯧꯕꯤꯔꯛꯑꯦ ꯄꯦꯔꯦꯟꯁꯅꯁꯨ ꯑꯩ ꯑꯣꯖꯥꯁꯤꯡꯅꯁꯨ ꯌꯥꯝ ꯅꯨꯡꯉꯥꯏꯖꯩ ꯍꯥꯟꯅ ꯈꯔ ꯋꯥꯔꯝꯕꯗꯣ ꯁꯄꯣꯔꯠ ꯇꯧꯔꯛꯄꯤꯔꯛꯄꯁꯤꯗꯒꯤ